ꯑꯩꯈꯣꯏ ꯀꯛꯆꯤꯡꯒꯤ ꯑꯣꯏꯅꯗꯤ ꯁꯤꯒꯤꯁꯦ ꯌꯥꯝ ꯍꯥꯏꯕ ꯌꯥꯒ꯭ꯔꯦ ꯑꯩꯈꯣꯏ ꯌꯥꯝ ꯀꯃꯟ ꯑꯣꯏꯅ ꯑꯩꯈꯣꯏꯅ ꯀꯛꯆꯤꯡꯒꯤ ꯄ꯭ꯔꯥꯖꯥ ꯑꯃ ꯑꯣꯏꯅ ꯄꯥꯝꯖꯕꯗꯤ ꯐꯨꯠꯕꯣꯜ ꯁꯥꯟꯅꯕ ꯃꯨꯛꯅꯥ ꯁꯥꯟꯅꯕ ꯀ꯭ꯔꯤꯀꯦꯠ ꯁꯥꯟꯅꯕ ꯊꯥꯡ ꯇꯥ ꯁꯥꯟꯅꯕ ꯀꯕꯗꯤ ꯁꯥꯟꯅꯕ ꯂꯤꯛꯀꯣꯟ ꯁꯥꯟꯅꯕ ꯑꯁꯤꯅꯆꯤꯡꯕ ꯃꯌꯥꯝ ꯑꯃ ꯂꯩꯈꯔꯦ ꯑꯗꯨꯕꯨ ꯑꯩꯒꯤ ꯑꯣꯏꯖꯕ ꯋꯥꯈꯜꯂꯣꯟꯗꯗꯤ ꯐꯨꯠꯕꯣꯜꯒꯨꯝꯕ ꯁꯥꯟꯅꯕ ꯑꯁꯤꯗꯗꯤ ꯑꯩꯈꯣꯏ ꯃꯤ ꯃꯌꯥꯝ ꯃꯌꯥꯝ ꯇꯤꯜꯂꯤ ꯃꯨꯛꯅꯥ ꯁꯥꯟꯅꯕꯗꯁꯨ ꯃꯌꯥꯝ ꯇꯤꯜꯂꯤ ꯀ꯭ꯔꯤꯀꯦꯠ ꯁꯥꯟꯅꯕꯗꯁꯨ ꯃꯌꯥꯝ ꯑꯃ ꯇꯤꯜꯂꯤ ꯊꯥꯡ ꯇꯥ ꯁꯥꯟꯅꯕꯗꯁꯨ ꯀꯩꯔꯣꯏ ꯂꯩꯀꯥꯏꯒꯤ ꯂꯝ ꯂꯝꯒꯤ ꯑꯍꯜꯁꯤꯡ ꯀꯛꯆꯤꯡ ꯖꯤꯜꯂꯥꯒꯤ ꯑꯣꯏꯕ ꯑꯍꯜ ꯑꯣꯏꯔꯕꯁꯤꯡ ꯀꯧꯗꯨꯅ ꯃꯈꯣꯏꯕꯨ ꯅꯦꯛꯇꯨꯅ ꯌꯦꯡꯍꯟꯕ ꯃꯈꯣꯏꯕꯨ ꯅꯦꯛꯇꯨꯅ ꯐꯝꯍꯟꯕꯤꯕ ꯑꯗꯨꯒꯨꯝꯕꯗꯨꯁꯨ ꯑꯗꯨꯝ ꯇꯧꯏ ꯌꯥꯝ ꯇꯣꯏꯅ ꯑꯗꯨꯀꯥꯟꯗꯨꯗ ꯃꯁꯤꯗ ꯄꯥꯝꯖꯕ ꯖꯤꯜꯂꯥꯒꯤ ꯊꯥꯛꯇ ꯑꯄꯨꯟꯕ ꯃꯤꯌꯥꯝꯒꯤ ꯑꯣꯏꯕ ꯋꯥꯈꯜꯂꯣꯟꯗ ꯃꯇꯧ ꯀꯔꯝꯅ ꯁꯔꯨꯛ ꯌꯥꯕꯒꯦ ꯍꯥꯏꯕ ꯃꯇꯝꯁꯤꯗ ꯀꯔꯤꯒꯨꯝꯕ ꯑꯆꯧꯕ ꯄ꯭ꯔꯣꯒꯥꯝ ꯅꯠꯇ꯭ꯔꯒꯅ ꯏꯕꯦꯟ ꯑꯃ ꯅꯠꯇ꯭ꯔꯒꯅ ꯃꯁꯥꯟꯅ ꯑꯃ ꯄꯥꯡꯊꯣꯛꯀꯗꯧꯔꯦ ꯍꯥꯏꯕ ꯇꯥꯔꯒꯗꯤ ꯑꯩꯈꯣꯏꯒꯤ ꯅꯣꯡꯃ ꯋꯥꯠꯂꯤꯉꯩꯗꯒꯤ ꯀꯩꯔꯣꯏ ꯂꯩꯀꯥꯏ ꯀꯣꯂꯨꯞꯇꯨꯅ ꯀꯣꯜꯂꯤꯕ ꯖꯒꯥ ꯖꯒꯥꯁꯤꯡꯗꯨꯗ ꯄꯥꯕ꯭ꯂꯤꯁꯤꯇꯤꯒꯨꯝꯕ ꯆꯠꯇꯨꯅ ꯍꯌꯦꯡꯗꯤ ꯑꯁꯤꯒꯨꯝꯕ ꯑꯃ ꯂꯩ ꯈꯣꯠꯂꯤ ꯁꯨꯃꯥꯏꯅ ꯁꯨꯃꯥꯏꯅ ꯁꯨꯝ ꯇꯧꯔꯤ ꯈꯣꯠꯂꯤ ꯍꯥꯏꯕ ꯄꯣꯠꯇꯨ ꯑꯗꯨꯝꯃꯥꯏꯅ ꯃꯌꯥꯝꯅ ꯍꯥꯟꯅ ꯈꯪꯍꯜꯂꯤ ꯂꯣꯏꯅ ꯂꯣꯏꯅꯅ ꯁꯥꯟꯅꯕ ꯄꯥꯝꯗꯕ ꯃꯤꯗꯤ ꯀꯥꯅꯥ ꯑꯃꯇ ꯂꯩꯕ ꯅꯠꯇꯕꯅ ꯃꯌꯥꯝ ꯑꯃ ꯂꯩꯕꯅꯤꯅ ꯃꯈꯣꯏꯅꯁꯨ ꯃꯇꯝ ꯆꯥꯅ ꯆꯥꯅ ꯁꯔꯨꯛ ꯌꯥꯕꯤꯕ ꯃꯇꯝ ꯆꯥꯅ ꯆꯥꯅ ꯃꯌꯥꯝꯒꯤ ꯄꯨꯛꯅꯤꯡ ꯋꯥꯈꯜ ꯁꯥꯟꯅꯔꯣꯏꯁꯤꯡꯒꯤ ꯄꯨꯛꯅꯤꯡ ꯊꯧꯅꯥ ꯍꯥꯞꯄꯤꯕ ꯑꯗꯨꯒꯨꯝꯕꯗꯨ ꯌꯥꯝ ꯇꯣꯏꯅ ꯊꯣꯛꯏ ꯃꯔꯨ ꯑꯣꯏꯕ ꯃꯤꯑꯣꯏꯁꯤꯡ ꯑꯩꯈꯣꯏꯒ ꯄꯨꯟꯅꯕ ꯅꯠꯇ꯭ꯔꯒꯅ ꯃꯌꯥꯝꯒ ꯄꯨꯟꯅꯕ ꯍꯣꯠꯅꯔꯛꯄ ꯃꯇꯝꯗ ꯃꯈꯣꯏꯗ ꯍꯥꯟꯅ ꯃꯥꯡꯖꯧꯅꯅ ꯕꯥꯔꯇꯣꯟꯒꯨꯝꯕ ꯆꯠꯇꯨꯅ ꯃꯈꯣꯏꯗ ꯍꯥꯟꯅ ꯄꯥꯎꯒꯨꯝꯕ ꯈꯪꯍꯟꯕꯤꯗꯨꯅ ꯈꯪꯍꯟꯖꯗꯨꯅ ꯑꯩꯈꯣꯏꯅ ꯃꯐꯝꯗꯨꯗ ꯂꯥꯛꯑꯒ ꯑꯗꯨꯝ ꯁꯥꯟꯅ ꯈꯣꯠꯅꯕꯒꯤ ꯊꯕꯛ ꯊꯧꯔꯝꯁꯤꯡ ꯑꯁꯤ ꯑꯩꯈꯣꯏ ꯀꯛꯆꯤꯡ ꯖꯤꯜꯂꯥꯒꯤ ꯑꯣꯏꯅ ꯄꯥꯡꯊꯣꯛꯄ ꯃꯇꯝꯗ ꯁꯨꯃꯥꯏꯅ ꯁꯔꯨꯛ ꯌꯥꯃꯤꯟꯅꯩ ꯁꯤ ꯈꯛꯇꯪ ꯊꯝꯖꯒꯦ